ꯃꯅꯤꯄꯨꯔꯗ ꯂꯂꯣꯟ ꯏꯇꯤꯛꯀꯤ ꯁꯦꯛꯇꯔꯗ ꯌꯥꯝꯅ ꯆꯥꯎꯅ ꯁꯤꯡꯅꯕꯁꯤꯡ ꯍꯥꯏꯔꯒꯗꯤ ꯗꯨꯀꯥꯟ ꯐꯝꯃꯤꯟꯅꯔꯤꯕꯁꯤꯡꯅ ꯃꯥꯒꯤ ꯃꯥꯒꯤ ꯂꯦꯞꯅꯤꯡꯕ ꯃꯃꯟꯗ ꯂꯦꯞꯄꯒ ꯌꯣꯟꯊꯣꯔꯛꯄꯁꯤꯅ ꯑꯌꯥꯝꯕ ꯌꯩꯈꯥꯏ ꯊꯤꯟꯒꯥꯏꯕꯒꯤ ꯊꯕꯛꯁꯤꯡꯁꯨ ꯇꯧꯋꯤ ꯃꯔꯝ ꯑꯗꯨꯅ ꯒꯣꯋꯔꯃꯦꯟꯒꯤ ꯁꯥꯏꯠꯇꯒꯤ ꯃꯇꯤꯛ ꯆꯥꯕ ꯄꯣꯠꯁꯤꯡꯒꯤ ꯃꯃꯜ ꯂꯦꯞꯄꯤꯔꯒ ꯍꯣꯠꯅꯕꯤꯔꯛꯄ ꯇꯥꯔꯒꯗꯤ ꯃꯁꯤꯅ ꯈ꯭ꯋꯥꯏꯗꯒꯤ ꯍꯦꯟꯅ ꯈꯨꯗꯣꯡꯆꯥꯕ ꯑꯣꯏꯒꯅꯤ ꯃꯔꯝ ꯑꯗꯨꯅ ꯒꯣꯕꯔꯃꯦꯟꯒꯤ ꯁꯥꯏꯠꯇꯒꯤ ꯂꯦꯞꯄꯛꯄ ꯃꯃꯟꯗꯨꯅ ꯑꯄꯨꯟꯕꯒꯤ ꯑꯣꯏꯅ ꯇꯦꯝꯃꯒ ꯌꯣꯟꯃꯤꯟꯅꯕ ꯇꯥꯔꯒꯗꯤ ꯂꯂꯣꯟ ꯏꯇꯤꯛ ꯇꯧꯔꯤꯕꯁꯤꯡꯗꯁꯨ ꯌꯩꯈꯥꯏ ꯊꯤꯟꯒꯥꯏꯕꯒꯤ ꯊꯕꯛ ꯑꯁꯤ ꯈꯔ ꯃꯈꯩꯗꯤ ꯁꯥꯐꯒꯅꯤ